ꯑꯗꯨꯒ ꯒꯧꯔ ꯙꯔꯃ ꯆꯠꯄ ꯃꯩꯇꯩꯁꯤꯡ ꯑꯁꯤꯅꯤ ꯑꯗꯨꯒ ꯃꯨꯁꯂꯤꯝꯁꯤꯡꯒꯤꯗꯤ ꯏꯁꯂꯥꯝ ꯙꯔꯃ ꯆꯠꯂꯤ ꯑꯗꯨꯒ ꯈ꯭ꯔꯤꯁꯇꯤꯌꯟ ꯏꯆꯤꯟ ꯏꯅꯥꯎꯁꯤꯡꯒꯤꯗꯤ ꯆꯞ ꯃꯥꯟꯅꯩ ꯃꯥꯒꯤ ꯙꯔꯃ ꯂꯥꯏꯅꯤꯡ ꯆꯞ ꯃꯥꯟꯅꯩ ꯙꯔꯃ ꯇꯣꯡꯉꯥꯟꯖꯔꯒꯁꯨ ꯑꯗꯨꯒ ꯍꯥꯏꯔꯤꯕꯁꯤꯡ ꯑꯁꯤ